ꯌꯦꯟ ꯉꯥꯅꯨ ꯂꯣꯏꯕꯒ ꯃꯔꯤ ꯂꯩꯅꯅ ꯆꯠꯅꯔꯤꯕ ꯄꯊꯥꯞꯁꯤꯡ ꯑꯗꯨꯗꯤ ꯑꯩꯈꯣꯏꯅ ꯌꯦꯟ ꯉꯥꯅꯨ ꯂꯣꯏꯕ ꯃꯇꯝꯗ ꯃꯇꯝ ꯆꯥꯅ ꯊꯥꯗꯣꯛꯄꯤꯕ ꯑꯃꯗꯤ ꯃꯇꯝ ꯆꯥꯅ ꯁꯦꯟꯅꯕꯤꯗꯨꯅ ꯃꯈꯣꯏꯒꯤ ꯃꯆꯤꯟꯖꯥꯛ ꯍꯥꯞꯄꯤꯕ ꯑꯃꯗꯤ ꯏꯁꯤꯡ ꯇꯣꯏꯅ ꯍꯩꯕꯤꯕ ꯑꯃꯗꯤ ꯇꯣꯏꯅ ꯃꯈꯣꯏꯕꯨ ꯁꯦꯟꯅꯕꯤꯕ ꯑꯁꯤꯅꯤ ꯑꯗꯨꯒ ꯌꯦꯟ ꯉꯥꯅꯨ ꯃꯌꯥꯝꯃ ꯂꯣꯏꯕ ꯃꯤꯗꯗꯤ ꯍꯥꯏꯕꯗꯤ ꯐꯥꯝ ꯇꯧꯕ ꯃꯤꯒꯤ ꯃꯐꯝꯗꯗꯤ ꯌꯦꯟ ꯉꯥꯅꯨꯁꯤꯡ ꯑꯁꯤ ꯍꯥꯏꯕꯗꯤ ꯂꯝꯄꯥꯛꯀꯨꯝꯕ ꯑꯆꯧꯕ ꯑꯃꯗ ꯊꯥꯗꯣꯛꯑꯦ ꯑꯗꯨꯒ ꯃꯐꯝ ꯆꯥꯅ ꯆꯥꯅ ꯃꯆꯤꯟꯖꯥꯛ ꯊꯝꯕꯤ ꯏꯁꯤꯡ ꯃꯐꯝ ꯆꯥꯅ ꯆꯥꯅ ꯊꯝꯕꯤ ꯋꯥꯠꯍꯟꯗꯦ ꯇꯣꯏꯅ ꯁꯦꯟꯅꯕꯤ ꯑꯗꯨꯒ ꯑꯩꯈꯣꯏꯅ ꯌꯦꯟ ꯉꯥꯅꯨ ꯂꯣꯏꯕꯒꯤꯁꯤ ꯌꯨꯇꯨꯞꯇꯁꯨ ꯊꯦꯡꯅꯈ꯭ꯔꯦ ꯑꯩ ꯚꯤꯗꯤꯑꯣꯁꯨ ꯌꯦꯡꯖꯈ꯭ꯔꯦ ꯑꯗꯨꯒ ꯌꯨꯇꯨꯞꯇꯒꯤ ꯌꯦꯡꯕ ꯚꯤꯗꯤꯑꯣ ꯑꯗꯨꯗꯒꯤ ꯑꯩꯉꯣꯟꯗ ꯍꯥꯏꯕꯗꯤ ꯌꯦꯟ ꯉꯥꯅꯨ ꯂꯣꯏꯕꯒꯤ ꯋꯥꯈꯜꯂꯣꯟ ꯑꯁꯤ ꯍꯦꯟꯒꯠꯍꯜꯂꯤ ꯍꯥꯏꯕꯗꯤ ꯍꯦꯟꯅꯁꯨ ꯅꯨꯡꯉꯥꯏꯍꯜꯂꯤ ꯑꯗꯨꯒ ꯌꯦꯟ ꯉꯥꯅꯨ ꯂꯣꯏꯅꯤꯡꯕꯒꯤ ꯊꯧꯅꯥꯁꯨ ꯍꯥꯞꯀꯠꯂꯤ